ꯏꯁꯩ ꯑꯁꯤ ꯑꯩ ꯇꯁꯦꯡꯅ ꯌꯥꯝ ꯄꯥꯝꯖꯩ ꯑꯩꯅ ꯑꯉꯥꯡ ꯑꯣꯏꯔꯤꯉꯩꯗꯁꯨ ꯌꯥꯝꯅ ꯄꯥꯝꯂꯛꯄꯗꯣ ꯑꯣꯏ ꯑꯩꯅ ꯏꯁꯩꯁꯤ ꯏꯁꯩꯁꯤꯅ ꯑꯩꯈꯣꯏꯗ ꯄꯤꯔꯤꯕ ꯀꯥꯟꯅꯕ ꯑꯩꯈꯣꯏꯒꯤ ꯋꯥꯍꯩꯅꯃꯛ ꯍꯥꯏꯗ꯭ꯔꯒꯁꯨ ꯃꯌꯦꯛ ꯇꯥꯗ꯭ꯔꯒꯁꯨ ꯏꯁꯩꯅ ꯑꯩꯈꯣꯏꯗ ꯄꯤꯔꯤꯕ ꯀꯥꯟꯅꯕ ꯏꯁꯩꯁꯤꯗ ꯑꯩꯈꯣꯏꯒꯤ ꯄꯨꯛꯅꯤꯡꯒꯤ ꯏꯍꯨꯜ ꯑꯗꯒꯤ ꯃꯇꯝꯁꯤꯗ ꯆꯠꯅꯔꯤꯕ ꯁꯤꯇ꯭ꯌꯨꯋꯦꯁꯟ ꯄꯨꯝꯅꯃꯛ ꯂꯣꯏ ꯌꯥꯎꯔꯦ ꯑꯗꯨꯒꯤ ꯏꯁꯩꯁꯤ ꯏꯁꯩꯁꯤꯅ ꯏꯁꯩ ꯇꯥꯕꯁꯤꯅ ꯑꯩꯈꯣꯏꯗ ꯋꯥꯔꯝꯕ ꯑꯣꯏꯔꯁꯨ ꯀꯣꯛꯍꯜꯂꯤ ꯏꯁꯩꯁꯤꯅ ꯉꯍꯥꯛꯇ ꯑꯣꯏꯁꯨ ꯄꯣꯊꯥꯕ ꯐꯪꯍꯟꯗꯅ ꯏꯁꯩꯁꯤꯅ ꯏꯁꯩꯁꯤ ꯀꯌꯥꯒꯤ ꯃꯇꯤꯛ ꯑꯩꯈꯣꯏꯗ ꯀꯥꯟꯅꯕ ꯄꯤꯒꯦ ꯍꯥꯏꯕꯗ ꯃꯤ ꯑꯃꯒꯤ ꯇꯦꯟꯁꯟꯕꯨꯁꯨ ꯃꯅꯥ ꯐꯥꯊꯕ ꯉꯝꯍꯜꯂꯤ ꯑꯗꯨꯒ ꯑꯩꯒꯤ ꯑꯋꯥꯕ ꯂꯩꯔꯒꯁꯨ ꯏꯁꯩꯁꯤ ꯉꯍꯥꯛꯇꯪ ꯁꯛꯇꯣꯛꯄꯗ ꯑꯩꯈꯣꯏꯗ ꯏꯁꯩꯁꯤꯅ ꯑꯩꯈꯣꯏꯗ ꯑꯩꯒꯤ ꯑꯋꯥꯕꯗꯨꯕꯨꯁꯨ ꯀꯥꯎꯍꯜꯂꯤ ꯑꯗꯨꯒ ꯏꯁꯩꯁꯤ ꯑꯩꯅꯁꯨ ꯌꯥꯝ ꯑꯩ ꯌꯥꯝ ꯈꯣꯟꯖꯦꯜ ꯐꯔꯛꯄꯁꯨ ꯑꯣꯏꯗꯦ ꯑꯗꯨ ꯏꯁꯩꯁꯦ ꯑꯩꯅ ꯌꯥꯝ ꯄꯥꯝꯅ ꯑꯗꯨꯝ ꯑꯉꯥꯡ ꯑꯣꯏꯔꯤꯉꯩꯗ ꯇꯧꯖꯔꯛꯑꯦ ꯏꯁꯩ ꯑꯩꯅ ꯏꯁꯩ ꯍꯥꯏꯔꯕ ꯑꯩꯈꯣꯏꯒꯤ ꯂꯝꯗꯝꯁꯤꯒꯤ ꯑꯣꯏꯅ ꯍꯥꯏꯔꯕꯗ ꯑꯔꯤꯕ ꯁꯤꯡꯒꯔꯁꯤꯡ ꯈꯨꯗꯝ ꯑꯣꯏꯅ ꯄꯜꯂꯕꯗ ꯑꯩꯈꯣꯏ ꯖꯣꯏꯀꯨꯃꯥꯔ ꯁ꯭ꯋꯥꯃꯤꯀꯨꯃꯥꯔ ꯑꯗꯨꯒ ꯈꯔ ꯑꯅꯧꯕꯗ ꯍꯥꯏꯔꯒꯅ ꯀꯨꯟꯖꯕꯤꯍꯥꯔꯤ ꯑꯗꯒꯤ ꯁꯣꯔꯦꯟ ꯅꯥꯎꯕꯣꯏ ꯍꯥꯏꯔꯤꯕꯁꯤꯡ ꯑꯁꯦ ꯌꯥꯝ ꯄꯥꯝꯖꯩ ꯑꯩꯈꯣꯏ ꯅꯨꯄꯤ ꯂꯛꯇꯒꯤꯁꯨ ꯑꯗꯨꯝ ꯑꯩꯅ ꯇꯥꯕ ꯅꯨꯡꯉꯥꯏꯕ ꯑꯩꯅꯁꯨ ꯌꯥꯝ ꯄꯥꯝꯖꯕ ꯁꯤꯡꯒꯔꯁꯤꯡꯁꯨ ꯀꯌꯥ ꯑꯃ ꯂꯩꯔꯤ ꯑꯗ ꯏꯁꯩꯅ ꯑꯩꯈꯣꯏꯗ ꯄꯤꯔꯤꯕ ꯃꯦꯁꯦꯖꯁꯦ ꯌꯥꯝ ꯄꯤ ꯑꯩꯈꯣꯏꯅ ꯋꯥꯍꯩꯅ ꯐꯣꯡꯕ ꯉꯝꯗ꯭ꯔꯁꯨ ꯏꯁꯩꯁꯤꯅ ꯀꯌꯥ ꯑꯃ ꯐꯣꯡꯗꯣꯛꯑꯒ ꯁꯝꯃꯥꯖꯁꯤꯗ ꯀꯥꯟꯅꯕꯁꯨ ꯄꯤꯔꯤ ꯏꯁꯩ ꯍꯥꯏꯕꯁꯦ ꯃꯤꯄꯨꯡ ꯈꯨꯗꯤꯡꯃꯛꯇ ꯑꯗꯨꯝ ꯆꯟꯅꯩ ꯍꯥꯏꯇꯥꯔꯦ ꯏꯁꯩꯁꯦ ꯃꯤ ꯈꯨꯗꯤꯡꯃꯛ ꯏꯁꯩ ꯉꯪꯗꯕ ꯃꯤ ꯂꯩꯇꯦ ꯏꯁꯩ ꯍꯤꯔꯝ ꯈꯨꯗꯤꯡ ꯏꯁꯩ ꯏꯁꯩ ꯆꯟꯅꯗ ꯀꯣꯏꯕ ꯂꯥꯡꯕ ꯑꯣꯏꯔꯣ ꯊꯧꯗꯣꯛ ꯑꯃ ꯊꯣꯛꯂꯣ ꯑꯃ ꯇꯧꯔꯣ ꯄꯨꯝꯅꯃꯛꯁꯦ ꯏꯁꯩꯅ ꯂꯣꯏꯅ ꯃꯌꯥꯝꯗ ꯇꯧꯔꯒ ꯂꯥꯛꯏꯅꯤ ꯑꯗꯨꯅ ꯏꯁꯩꯁꯤ ꯍꯣꯏ ꯁꯣꯝꯁꯨ ꯂꯣꯏꯅ ꯃꯌꯥꯝꯁꯨ ꯄꯨꯝꯅꯃꯛ ꯂꯣꯏꯅ ꯏꯁꯩ ꯁꯛꯄꯤꯔꯝꯒꯅꯤ ꯅꯨꯡꯉꯥꯏꯕꯗ ꯑꯣꯏꯔꯣ ꯑꯋꯥꯕꯗ ꯑꯣꯏꯔꯣ ꯏꯁꯩꯁꯤꯅ ꯑꯩꯈꯣꯏꯗ ꯌꯥꯝ ꯀꯥꯟꯅꯕ ꯄꯤ ꯍꯥꯏꯇꯥꯔꯦ